ꯊꯧꯕꯥꯜ ꯖꯤꯜꯂꯥꯒꯤ ꯑꯣꯏꯅ ꯂꯩꯔꯤꯕ ꯃꯤꯑꯣꯏ ꯑꯌꯥꯝꯕꯅ ꯂꯧꯎ ꯁꯤꯡꯉꯎꯕ ꯑꯃꯗꯤ ꯎ ꯁꯨꯕꯅ ꯆꯤꯡꯕ ꯀꯌꯥ ꯇꯧꯅꯩ ꯃꯤꯑꯣꯏ ꯀꯌꯥ ꯑꯃꯁꯨ ꯍꯥꯏꯔꯤꯕ ꯁꯤꯟꯐꯝ ꯑꯁꯤ ꯅꯠꯇꯕ ꯒꯥꯔꯤꯒꯤ ꯀꯔꯤꯒꯤ ꯁꯦꯝꯕ ꯈꯣꯠꯄꯒꯤ ꯊꯕꯛꯁꯨ ꯇꯧꯏ ꯑꯗꯨꯕꯨ ꯃꯄꯨꯡ ꯑꯣꯏꯕ ꯊꯕꯛꯇꯤ ꯂꯧꯎ ꯁꯤꯡꯎꯕꯅ ꯑꯣꯏꯔꯤ ꯃꯤꯑꯣꯏꯁꯤꯡ ꯑꯁꯤꯅ ꯂꯧꯎ ꯁꯤꯡꯎꯗꯨꯅ ꯃꯇꯝ ꯃꯇꯝꯒꯤ ꯃꯇꯨꯡ ꯏꯟꯅ ꯀꯍꯩ ꯃꯔꯣꯡ ꯀꯌꯥ ꯂꯧꯕꯨꯛꯇ ꯊꯥꯏ ꯑꯃꯗꯤ ꯃꯍꯩ ꯃꯔꯣꯡ ꯀꯌꯥ ꯂꯣꯛꯏ ꯑꯁꯨꯝꯅ ꯑꯩꯈꯣꯏꯒꯤ ꯁꯦꯟꯃꯤꯠꯂꯣꯟꯗ ꯈꯔꯇ ꯑꯣꯏꯔꯁꯨ ꯃꯇꯦꯡ ꯄꯥꯡꯉꯤ ꯃꯤꯑꯣꯏ ꯈꯔ ꯑꯃ ꯑꯃꯅ ꯎꯁꯪ ꯍꯥꯡꯗꯨꯅ ꯂꯨꯍꯣꯡ ꯈꯣꯡꯗꯣꯡꯕ ꯃꯇꯝꯗ ꯇꯉꯥꯏ ꯐꯗꯅ ꯆꯪꯗꯕ ꯌꯥꯗꯔꯕ ꯄꯣꯠꯂꯝꯁꯤꯡ ꯎꯄꯨ ꯀꯥꯡꯊꯣꯜꯅ ꯆꯤꯡꯕꯁꯤꯡ ꯃꯈꯣꯏꯅ ꯁꯥꯗꯨꯅ ꯄꯨꯊꯣꯛꯂꯤ ꯃꯤꯑꯣꯏ ꯀꯌꯥ ꯑꯃꯅ ꯍꯥꯏꯔꯤꯕ ꯊꯕꯛ ꯃꯐꯝ ꯑꯁꯤꯗ ꯃꯁꯥꯅ ꯃꯁꯥꯕꯨ ꯊꯕꯛ ꯄꯤꯖꯗꯨꯅ ꯃꯁꯥꯒꯤ ꯁꯦꯟꯊꯣꯛ ꯂꯝꯕꯤ ꯑꯣꯏꯖꯗꯨꯅ ꯂꯝꯗꯝ ꯑꯁꯤꯒꯤ ꯁꯦꯟꯃꯤꯠꯂꯣꯟꯗ ꯗꯤꯁꯇ꯭ꯔꯤꯛ ꯑꯁꯤꯒꯤ ꯁꯦꯟꯃꯤꯠꯂꯣꯟꯗ ꯑꯍꯣꯡꯕ ꯈꯔꯗꯤ ꯑꯗꯨꯝꯃꯛ ꯄꯤꯔꯤ ꯑꯗꯨꯝ ꯑꯣꯏꯅꯃꯛ ꯍꯥꯏꯔꯤꯕ ꯁꯤꯟꯐꯝ ꯑꯁꯤ ꯀꯥ ꯍꯦꯟꯅ ꯃꯤꯌꯥꯝꯅ ꯁꯨꯕ ꯑꯣꯏꯔꯕꯁꯨ ꯃꯁꯤꯗꯒꯤ ꯏꯟꯀꯝ ꯀꯥ ꯍꯦꯟꯅ ꯂꯥꯛꯄꯗꯤ ꯉꯝꯗꯦ ꯑꯗꯨꯕꯨ ꯂꯥꯛꯂꯤꯕ ꯈꯔ ꯑꯁꯤꯅ ꯑꯩꯈꯣꯏꯒꯤ ꯑꯣꯏꯅꯗꯤ ꯍꯤꯡꯅꯕꯒꯤ ꯂꯝꯕꯤ ꯑꯃꯗꯤ ꯄꯤꯔꯤ